ꯑꯥ ꯍꯂꯣ ꯍꯥꯏꯕꯤꯔꯛꯑꯣ ꯑꯣ ꯑꯣ ꯍꯟꯗꯛꯀꯤꯁꯤꯗꯤ ꯑꯗꯨꯝ ꯑꯩꯈꯣꯏ ꯔꯣꯖꯥꯗ ꯑꯍꯜ ꯂꯃꯟ ꯂꯩꯈꯤꯗ꯭ꯔꯕ ꯑꯗꯒꯤ ꯂꯩꯈꯤꯗ꯭ꯔꯕꯁꯤꯡꯒꯤ ꯃꯐꯝꯗ ꯑꯩꯈꯣꯏꯁꯨ ꯑꯉꯝꯕ ꯇꯧꯔꯒ ꯑꯗꯨꯝ ꯃꯤꯗꯨ ꯃꯤ ꯈꯔ ꯑꯗꯨꯝ ꯆꯥꯛ ꯄꯤꯖ ꯄꯤꯊꯛꯁꯤꯔꯥꯅ ꯈꯜꯂꯤ

ꯑꯧ ꯑꯧ ꯑꯣ

ꯑꯧ ꯑꯧ ꯑꯧ ꯑꯣ ꯑꯣ

ꯍꯣꯏ ꯌꯥꯏꯌꯦ ꯑꯗꯨ ꯁꯥꯗꯤ ꯑꯗꯨꯝ ꯑꯩꯈꯣꯏꯒꯤ ꯏꯆꯥꯁꯤꯡꯁꯤ ꯄꯥꯝꯃꯦ ꯑꯗꯨ ꯍꯥꯃꯦꯡꯁꯨ ꯄꯥꯝꯃꯦ ꯁꯟꯁꯨ ꯄꯥꯝꯃꯦ ꯍꯥꯃꯦꯡꯅ ꯑꯃꯨꯛꯀ ꯏꯁꯥꯗꯁꯨ ꯀꯥꯟꯅꯕ ꯐꯕ ꯑꯗꯨꯝ ꯌꯦꯡꯉꯁꯦ ꯑꯗꯨꯝ ꯃꯃꯟ ꯃꯊꯨꯝ ꯍꯥꯏꯔꯛꯑꯣ ꯑꯗꯨꯝ ꯇꯪꯈꯥꯏ ꯌꯦꯜꯂꯒ ꯑꯗꯨꯝ ꯆꯥꯃꯤꯟꯅꯁꯦ ꯑꯣ

ꯎꯝ

ꯑꯁ ꯏꯠꯀꯤ ꯐꯤꯔꯣꯟꯁꯤ ꯍꯟꯗꯛꯇꯤ ꯂꯩꯔꯔꯣꯏꯒꯦ ꯃꯃꯥꯡꯒꯤ ꯍꯟꯗꯛ ꯆꯥꯛꯍꯦꯟ ꯊꯥ ꯔꯣꯖꯥꯗ ꯑꯗꯨꯝ ꯂꯩꯒ꯭ꯔꯦ ꯍꯟꯗꯛꯇꯤ ꯃꯣꯏ ꯑꯍꯥꯟꯕ ꯔꯣꯖꯥꯗ ꯂꯩꯒ꯭ꯔꯝꯅꯤꯅ ꯍꯟꯗꯛꯀꯤꯗꯤ ꯂꯩꯔꯔꯣꯏ ꯑꯗꯨꯃꯛ ꯍꯟꯅ ꯑꯗꯨꯝ ꯂꯩꯔꯦ ꯂꯩꯔꯔꯣꯏꯒꯦ ꯑꯣ ꯑꯩ ꯏꯁꯥꯒꯤꯁꯦ ꯑꯩ ꯏꯁꯥꯒꯤꯕꯨꯗꯤ ꯑꯩꯅ ꯃꯦꯀꯞꯀꯨꯝꯕ ꯂꯩꯅꯤꯡꯉꯤ ꯃꯦꯀꯞꯁꯦ ꯂꯩꯅꯤꯡꯉꯤ ꯑꯗꯨ ꯄꯩꯁꯥꯒꯤ ꯄ꯭ꯔꯣꯕ꯭ꯂꯦꯝꯗꯤ ꯄꯩꯁꯥꯗꯤ ꯂꯩꯇꯝꯅꯤꯅ ꯂꯩꯗꯤ ꯂꯩꯅꯤꯡꯕ ꯈꯪꯗꯦ ꯋꯥꯈꯟꯇꯅ ꯉꯥꯏꯔꯦ ꯀꯌꯥꯒꯨꯝꯕ ꯄꯤꯕꯖꯥꯠꯅꯣ ꯈꯪꯗꯦ ꯃꯦꯀꯞ ꯀꯔꯤ ꯀꯔꯤꯁꯤꯡꯁꯤꯁꯨ ꯎꯝ ꯑꯣ ꯐꯔꯦ ꯐꯔꯦ ꯊꯝꯕꯤꯔꯣ ꯊꯝꯕꯤꯔꯣ